ꯏꯝꯐꯥꯜ ꯋꯦꯁ ꯗꯤꯁꯇ꯭ꯔꯤꯛꯇ ꯄꯣꯂꯨꯁꯟ ꯊꯣꯛꯇꯕ ꯀꯩꯅꯣ ꯂꯩꯇ꯭ꯔꯦ ꯐ꯭ꯔꯣꯝ ꯅꯣꯏꯁ ꯄꯣꯂꯨꯁꯟꯗꯒꯤ ꯍꯧꯔꯒ ꯃꯈꯣꯟꯒꯤ ꯄ꯭ꯔꯣꯕ꯭ꯂꯦꯝ ꯑꯗꯩꯗꯤ ꯅꯨꯡꯁꯤꯠ ꯍꯋꯥ ꯅꯨꯡꯁꯤꯠ ꯁꯦꯡꯗꯕꯒꯤ ꯄ꯭ꯔꯣꯕ꯭ꯂꯦꯝ ꯑꯗꯩꯗꯤ ꯏꯁꯦꯡ ꯁꯦꯡꯗꯕꯒꯤ ꯏꯕꯟ ꯏꯝꯐꯥꯜꯒꯤ ꯃꯌꯣꯜꯂ ꯃꯌꯣꯜꯗ ꯂꯩꯔꯤꯕ ꯅꯝꯕꯨꯜ ꯇꯨꯔꯦꯟꯐꯧ ꯏꯟꯊꯤ ꯅꯨꯡꯉꯥꯏꯅ ꯒꯣꯕꯔꯃꯦꯟꯠꯀꯤ ꯇꯣꯛꯈ꯭ꯔꯒ ꯄꯕ꯭ꯂꯤꯛꯅ ꯐꯧꯕ ꯀꯩꯅꯣ ꯇꯧꯕ ꯁꯦꯡꯖꯤꯟꯕ ꯁꯦꯡꯗꯣꯛꯄꯒꯤ ꯋꯥꯈꯜꯂꯣꯟ ꯂꯩꯇꯕꯁꯦ ꯑꯁꯤ ꯑꯩꯈꯣꯏꯒꯤ ꯌꯥꯝꯅ ꯃꯥꯏꯊꯤꯕ ꯑꯆꯧꯕ ꯃꯥꯏꯊꯤꯕ ꯑꯃꯅꯦ ꯍꯥꯏꯇꯥꯔꯦ ꯑꯁꯤꯒꯤ ꯃꯊꯛꯇ ꯑꯍꯜ ꯂꯃꯟꯗ ꯁꯣꯛꯂꯛꯀꯗꯕ ꯑꯗꯩꯗꯤ ꯃꯈꯥ ꯇꯥꯕ ꯖꯦꯅꯦꯔꯦꯁꯟꯁꯤꯡꯗ ꯁꯣꯛꯂꯛꯀꯗꯕ ꯃꯌꯥꯝꯁꯦ ꯑꯩꯈꯣꯏ ꯎꯐꯝ ꯊꯣꯛꯏ ꯑꯩꯈꯣꯏ ꯂꯨꯅ ꯅꯥꯟꯅ ꯂꯩꯐꯝ ꯊꯣꯛꯑꯦ ꯍꯥꯏꯇꯥꯔꯦ ꯄꯣꯂꯨꯁꯟ ꯌꯥꯎꯗꯅ